ꯑꯩꯍꯥꯛꯅ ꯒꯦꯝ ꯑꯃꯒꯤ ꯋꯥꯔꯤꯗ ꯅꯠꯇ꯭ꯔꯒ ꯀꯦꯔꯦꯛꯇꯔꯁꯤꯡꯗ ꯌꯥꯝ ꯃꯨꯟꯅ ꯈꯟꯖꯤꯟꯈꯤꯕ ꯌꯥꯎꯋꯤ ꯍꯥꯏꯔꯤꯕ ꯒꯦꯝ ꯑꯗꯨꯗꯤ ꯐꯨꯠꯕꯣꯜꯅꯤ ꯐꯨꯠꯕꯣꯜ ꯍꯥꯏꯕ ꯒꯦꯝ ꯑꯁꯤ ꯑꯩꯅ ꯌꯥꯝꯅ ꯄꯥꯝꯕꯩ ꯃꯔꯝꯗꯤ ꯐꯨꯠꯕꯣꯜ ꯑꯁꯤ ꯌꯥꯝꯅ ꯏꯁꯇꯦꯃꯤꯅꯥ ꯀꯟꯕ ꯌꯥꯝꯅ ꯐꯤꯒꯔ ꯆꯨꯝꯅ ꯅꯨꯄꯥ ꯊꯣꯛꯅ ꯌꯥꯝꯅ ꯁꯥꯟꯅꯕ ꯁꯤꯒꯨꯝꯕ ꯒꯦꯝ ꯑꯁꯤꯅꯤ ꯑꯩꯅ ꯄꯥꯝꯖꯔꯤꯕꯅꯤ ꯃꯔꯝ ꯑꯗꯨꯅ ꯑꯐꯥꯎꯕ ꯐꯨꯠꯕꯣꯜꯂꯔꯁꯤꯡ ꯃꯤꯁꯤꯒꯨꯝꯕ ꯔꯣꯅꯥꯜꯗꯣꯁꯤ ꯃꯣꯏꯒꯤ ꯀꯦꯔꯦꯛꯇꯔꯁꯤ ꯌꯥꯝꯅ ꯐꯖꯩ ꯃꯈꯣꯏꯅ ꯄꯤꯕ ꯐꯦꯟꯁꯤꯡꯗ ꯍꯔꯥꯎꯍꯟꯕ ꯃꯃꯣꯟ ꯃꯤꯅꯣꯛ ꯇꯝꯍꯟꯕ ꯁꯤꯒꯨꯝꯕ ꯀꯌꯥꯃꯔꯨꯝ ꯑꯁꯤꯅ ꯑꯩꯅ ꯐꯨꯠꯕꯣꯜ ꯑꯁꯤ ꯄꯥꯝꯖꯕꯅꯤ